ꯏꯝꯐꯥꯟ ꯋꯦꯁ ꯗꯤꯁꯇ꯭ꯔꯤꯛꯇ ꯀꯤ ꯖꯤꯂꯥꯁꯤꯡꯗ ꯂꯩꯔꯤꯕ ꯂꯩꯔꯤꯕ ꯇꯣꯉꯥꯟ ꯇꯣꯉꯥꯟꯕ ꯂꯣꯟ ꯉꯥꯡꯕ ꯐꯨꯔꯨꯞꯁꯤꯡ ꯑꯗꯨꯗꯤ ꯑꯩꯈꯣꯏꯒꯤ ꯇ꯭ꯔꯥꯏꯕꯦꯟ ꯇ꯭ꯔꯥꯏꯕꯦꯟꯗ ꯍꯥꯏꯔꯒꯁꯨ ꯑꯩꯈꯣꯏꯒꯤ ꯀꯕꯨꯏ ꯀꯕꯨꯏꯁꯤꯡꯁꯤꯅ ꯑꯌꯥꯝꯕ ꯂꯣꯏꯅꯃꯛ ꯇꯥꯏ ꯑꯗꯨꯒ ꯀꯕꯨꯏꯁꯤꯡ ꯑꯁꯤ ꯑꯩꯈꯣꯏꯒ ꯑꯗꯨꯝ ꯊꯪꯅ ꯊꯪꯅꯅ ꯇꯥꯕ ꯃꯔꯝꯅ ꯃꯈꯣꯏꯁꯤꯡꯁꯦ ꯑꯩꯈꯣꯏꯒ ꯌꯥꯝꯅ ꯌꯥꯝꯅ ꯅꯨꯡꯁꯤ ꯆꯥꯟꯅꯅ ꯂꯩꯃꯤꯟꯅꯩ ꯑꯃꯁꯨꯡ ꯃꯈꯣꯏꯒ ꯑꯩꯈꯣꯏꯒꯁꯦ ꯃꯩꯇꯩꯔꯣꯟꯗ ꯑꯗꯨꯝ ꯄꯥꯎ ꯐꯥꯎꯗꯣꯛ ꯐꯥꯎꯖꯤꯟ ꯇꯧꯗꯨꯅ ꯌꯥꯝꯅ ꯅꯨꯡꯁꯤꯅꯅ ꯍꯤꯡꯃꯤꯟꯅꯩ